ꯑꯩꯍꯥꯛꯅ ꯀꯂꯥꯁ ꯇ꯭ꯋꯦꯜꯐ ꯊꯥꯈ꯭ꯔꯕ ꯃꯇꯨꯡꯗ ꯃꯇꯝ ꯍꯥꯡꯕ ꯃꯇꯝꯗ ꯑꯩꯍꯥꯛꯅ ꯗ꯭ꯔꯣꯌꯤꯡꯒꯤ ꯀꯂꯥꯁ ꯑꯃꯒ ꯏꯁꯄꯣꯀꯟ ꯏꯪꯂꯤꯁꯀꯤ ꯀꯂꯥꯁ ꯑꯃꯒ ꯌꯥꯎꯖꯩ ꯑꯩꯅ ꯗ꯭ꯔꯣꯌꯤꯡꯒꯤ ꯀꯂꯥꯁ ꯑꯗꯨ ꯌꯥꯎꯕ ꯃꯇꯝꯗ ꯑꯩꯍꯥꯛꯅ ꯍꯥꯟꯅ ꯈꯪꯂꯝꯗꯕ ꯏꯁꯀꯤꯜ ꯃꯑꯣꯡ ꯃꯇꯧ ꯃꯔꯝꯅ ꯇꯧꯒꯗꯒꯦ ꯀꯔꯝꯅ ꯌꯦꯛꯀꯗꯒꯦ ꯍꯥꯏꯕ ꯑꯁꯤ ꯈꯪꯂꯛꯈꯤ ꯑꯩꯅ ꯆꯠꯂꯨꯔꯤꯕ ꯀꯂꯥꯁ ꯑꯗꯨ ꯑꯩꯈꯣꯏꯒꯤ ꯏꯟꯇ꯭ꯔꯟ ꯑꯣꯖꯥ ꯑꯗꯣ ꯏꯟꯇꯔꯅꯦꯁꯅꯦꯜꯒꯤ ꯊꯥꯛꯇ ꯋꯥꯡꯅ ꯂꯩꯕ ꯑꯣꯖꯥ ꯑꯃꯅꯤ ꯃꯍꯥꯛꯀꯤ ꯃꯃꯤꯡꯅ ꯈ꯭ꯋꯥꯏꯔꯥꯛꯄꯝ ꯆꯥꯎꯕ ꯀꯧꯏ ꯃꯍꯥꯛ ꯑꯁꯤ ꯃꯍꯥꯛꯅ ꯑꯩꯉꯣꯟꯗ ꯑꯁꯨꯝꯅ ꯍꯥꯏꯕꯤꯔꯛꯏ ꯃꯗꯨꯗꯤ ꯑꯩꯅ ꯀꯔꯤꯒꯨꯝꯕ ꯂꯥꯏ ꯑꯁꯤ ꯌꯦꯛꯄ ꯃꯇꯝꯗ ꯀꯔꯝꯕ ꯄꯦꯟꯁꯤꯜ ꯁꯤꯖꯤꯟꯅꯒꯗꯒꯦ ꯀꯔꯝꯕ ꯀꯂ꯭ꯔ ꯁꯤꯖꯤꯟꯅꯒꯗꯒꯦ ꯑꯩꯅ ꯃꯇꯧ ꯀꯔꯝꯅ ꯌꯦꯛꯀꯗꯒꯦ ꯑꯩꯅ ꯍꯦꯛ ꯌꯦꯛꯄ ꯍꯧꯕ ꯃꯇꯝꯗ ꯀꯔꯥꯏꯗꯒꯤ ꯍꯧꯒꯗꯒꯦ ꯑꯩꯅ ꯃꯤ ꯑꯁꯤ ꯌꯦꯛꯄ ꯃꯇꯝꯗ ꯀꯔꯥꯏꯗꯒꯤ ꯍꯧꯒꯗꯒꯦ ꯃꯃꯥꯏꯗꯒꯤ ꯍꯧꯒꯗ꯭ꯔ ꯃꯈꯨꯠꯇꯒꯤ ꯍꯧꯒꯗ꯭ꯔ ꯀꯔꯝꯅ ꯌꯦꯛꯀꯗꯒꯦ ꯃꯤ ꯑꯁꯤꯒꯤ ꯁꯦꯞ ꯑꯁꯤ ꯀꯔꯝꯕ ꯗꯤꯐꯥꯏꯟ ꯇꯧꯒꯗꯒꯦ ꯑꯃꯁꯨꯡ ꯃꯈꯣꯏ ꯑꯁꯤ ꯀꯔꯝꯅ ꯌꯦꯛꯄ ꯍꯧꯒꯗꯒꯦ ꯍꯥꯏꯕ ꯑꯁꯤꯒꯤ ꯌꯥꯝꯅ ꯃꯔꯨꯑꯣꯏꯕ ꯀꯌꯥ ꯑꯁꯤ ꯑꯣꯖꯥ ꯑꯗꯨꯅ ꯑꯩꯉꯣꯟꯗ ꯍꯥꯏꯔꯛꯈꯤ ꯑꯣꯖꯥ ꯑꯗꯨꯅ ꯑꯩꯉꯣꯟꯗ ꯍꯥꯏꯔꯛꯄ ꯃꯇꯝꯗ ꯑꯩꯈꯣꯏꯅ ꯀꯔꯤꯒꯨꯝꯕ ꯂꯝ ꯀꯣꯏꯔꯒ ꯆꯠꯄ ꯃꯇꯝꯗ ꯑꯩꯈꯣꯏꯒꯤ ꯕꯦꯛꯇ ꯀꯔꯝꯕ ꯄꯦꯟ ꯀꯔꯝꯕ ꯀꯂ꯭ꯔ ꯀꯔꯝꯕ ꯄꯦꯟꯁꯤꯜ ꯄꯨꯒꯗꯒꯦ ꯑꯩꯈꯣꯏꯅ ꯆꯤꯡ ꯑꯃ ꯌꯦꯛꯄ ꯃꯇꯝꯗ ꯀꯔꯝꯅ ꯌꯦꯛꯀꯗꯒꯦ ꯀꯔꯝꯕ ꯀꯂ꯭ꯔ ꯁꯤꯖꯤꯟꯅꯒꯗꯒꯦ ꯑꯩꯈꯣꯏꯅ ꯀꯂ꯭ꯔ ꯑꯁꯤ ꯂꯩꯕ ꯃꯇꯝꯗ ꯀꯔꯝꯕ ꯀ꯭ꯋꯥꯂꯤꯇꯤꯒꯤ ꯀꯂ꯭ꯔ ꯂꯩꯒꯗꯒꯦ ꯀ꯭ꯋꯥꯂꯤꯇꯤ ꯑꯁꯤ ꯑꯐꯕꯔꯥ ꯐꯠꯇꯕꯔꯥ ꯍꯥꯏꯕꯁꯤ ꯀꯔꯝꯅ ꯌꯦꯡꯒꯗꯒꯦ ꯍꯥꯏꯕꯒꯤ ꯃꯔꯨꯑꯣꯏꯕ ꯋꯥꯐꯝ ꯀꯌꯥ ꯑꯃ ꯑꯣꯖꯥ ꯑꯗꯨꯅ ꯑꯩꯉꯣꯟꯗ ꯇꯝꯕꯤꯈꯤ ꯑꯩꯅ ꯑꯣꯖꯥ ꯑꯗꯨꯗꯒꯤ ꯑꯩꯈꯣꯏꯅ ꯃꯔꯨꯑꯣꯏꯅ ꯇꯝꯂꯛꯈꯤꯕ ꯍꯩꯔꯛꯈꯤꯕ ꯀꯌꯥ ꯑꯗꯨꯗꯤ ꯑꯩꯈꯣꯏꯅ ꯍꯥꯟꯅꯗꯒꯤ ꯈꯪꯂꯝꯗ꯭ꯔꯕ ꯀꯌꯥ ꯑꯃ ꯑꯣꯖꯥꯗꯨꯅ ꯇꯥꯛꯂꯛꯈꯤ ꯑꯩꯅ ꯑꯣꯖꯥ ꯑꯗꯨꯗ ꯋꯥꯛꯁꯣꯞ ꯌꯥꯎꯕ ꯃꯇꯝꯗ ꯗ꯭ꯔꯣꯌꯤꯡ ꯀꯂꯥꯁ ꯑꯗꯨ ꯌꯥꯎꯕ ꯃꯇꯝꯗ ꯑꯣꯖꯥ ꯑꯗꯨꯗꯒꯤ ꯑꯩꯅ ꯇꯝꯂꯛꯈꯤꯕꯁꯤ ꯈꯪꯕ ꯍꯩꯕ ꯀꯔꯝꯅ ꯄꯦꯁꯦꯟꯗ ꯈꯥꯡꯕ ꯀꯟꯕ ꯌꯦꯛꯄꯁꯤ ꯀꯔꯝꯅ ꯌꯦꯛꯀꯗꯒꯦ ꯇꯥꯍꯧꯗ꯭ꯔꯗꯤ ꯍꯦꯛꯇ ꯁꯦꯒꯥꯏꯕ ꯁꯥꯎꯅꯤꯡꯕ ꯈꯣꯠꯅꯤꯡꯕ ꯑꯁꯤ ꯂꯩꯇꯅꯕꯒꯤꯗꯃꯛꯇ ꯑꯣꯖꯥ ꯑꯗꯨꯅ ꯇꯥꯛꯄꯤꯔꯛꯈꯤ ꯑꯣꯖꯥꯅ ꯌꯦꯛꯄ ꯃꯇꯝꯗ ꯑꯩꯈꯣꯏꯁꯤ ꯀꯔꯝꯅ ꯌꯦꯛꯀꯗꯒꯦ ꯑꯩꯈꯣꯏꯅ ꯂꯥꯏꯟ ꯑꯃ ꯆꯤꯡꯕ ꯃꯇꯝꯗ ꯀꯔꯝꯕ ꯆꯤꯡꯒꯗꯒꯦ ꯍꯥꯏꯕꯒꯤ ꯑꯩꯉꯣꯟꯗ ꯀꯌꯥ ꯑꯃ ꯇꯥꯛꯄꯤꯔꯛꯈꯤ ꯑꯩꯉꯣꯟꯗ ꯃꯑꯣꯡ ꯃꯑꯣꯡ ꯀꯌꯥ ꯑꯃ ꯇꯥꯛꯄꯤꯔꯛꯈꯤ ꯃꯗꯨꯗꯤ ꯑꯩꯅ ꯂꯥꯏꯟ ꯑꯁꯤ ꯆꯤꯡꯕ ꯃꯇꯝꯗ ꯀꯔꯝꯅ ꯆꯤꯡꯒꯗꯒꯦ ꯄꯩꯅ ꯌꯦꯛꯄ ꯃꯇꯝꯗ ꯀꯔꯝꯅ ꯌꯦꯛꯀꯗꯒꯦ ꯌꯨꯝ ꯑꯃ ꯌꯦꯛꯄ ꯃꯇꯝꯗ ꯌꯨꯝ ꯑꯁꯤ ꯀꯔꯝꯅ ꯑꯁꯦꯡꯕ ꯌꯨꯝ ꯃꯥꯜꯍꯟꯒꯗꯒꯦ ꯍꯥꯏꯕꯒꯤ ꯃꯔꯨꯑꯣꯏꯕ ꯄꯥꯝꯕꯩ ꯀꯌꯥ ꯑꯃ ꯇꯥꯛꯄꯤꯔꯛꯈꯤ ꯑꯩꯉꯣꯟꯗ ꯑꯁꯤꯅꯆꯤꯡꯕ ꯀꯌꯥ ꯑꯁꯤ ꯇꯥꯛꯄꯤꯔꯛꯈꯤ ꯃꯁꯤꯗꯒꯤ ꯍꯦꯟꯗꯣꯛꯇꯨꯅ ꯑꯩꯉꯣꯟꯗ ꯀꯌꯥ ꯑꯃꯁꯨ ꯍꯥꯏꯕꯤꯔꯛꯈꯤ ꯅꯍꯥꯛꯅ ꯑꯩꯉꯣꯟꯗ ꯃꯍꯥꯛꯅ ꯑꯩꯉꯣꯟꯗ ꯑꯁꯨꯝꯅ ꯍꯥꯏꯔꯛꯈꯤ ꯃꯗꯨꯗꯤ ꯑꯩꯍꯥꯛꯅ ꯀꯔꯤꯒꯨꯝꯕ ꯑꯣꯖꯥ ꯑꯃ ꯑꯣꯏꯔꯛꯄ ꯇꯥꯔꯕꯗꯤ ꯃꯍꯥꯛꯅ ꯁꯥꯇ꯭ꯔꯕꯨ ꯑꯩꯍꯥꯛꯅ ꯂꯣꯏꯅꯖꯔꯤꯕ ꯑꯁꯨꯝꯅ ꯃꯍꯥꯛꯅꯁꯨ ꯑꯇꯣꯞꯄ ꯁꯥ ꯑꯩꯉꯣꯟꯗꯁꯨ ꯑꯇꯣꯞꯄ ꯁꯥꯇ꯭ꯔ ꯑꯗꯨꯗ ꯑꯁꯨꯝꯅ ꯂꯣꯏꯅꯅꯕ ꯇꯞꯅ ꯏꯪꯅ ꯃꯣꯟꯅ ꯑꯃꯗꯤ ꯃꯈꯣꯏꯗ ꯁꯨꯃꯥꯏꯅ ꯇꯧꯒꯗꯝꯅꯤ ꯁꯨꯃꯥꯏꯅ ꯇꯧꯒꯗꯝꯅꯤ ꯍꯥꯏꯕ ꯑꯁꯤ ꯀꯌꯥ ꯑꯃ ꯇꯧ ꯍꯥꯏꯅ ꯇꯥꯛꯄꯤꯔꯛꯈꯤ ꯑꯁꯤꯅꯆꯤꯡꯕ ꯀꯌꯥ ꯑꯃ ꯑꯩꯅ ꯑꯩꯅ ꯀꯂꯥꯁ ꯑꯁꯤ ꯌꯥꯎꯔꯨꯕꯗꯒꯤ ꯈꯪꯂꯛꯈꯤ